ꯊꯣꯏ ꯂꯥꯛꯑꯣ ꯑꯁꯤꯔꯣ ꯀꯩꯅꯣꯗꯨꯅꯦ ꯃꯅꯤꯄꯨꯔꯒꯤ ꯖꯨꯂꯣꯖꯤꯀꯦꯜ ꯒꯥꯔꯗꯦꯟ ꯍꯥꯏꯗꯣ ꯖꯨ ꯍꯥꯏꯕꯗꯣ ꯂꯥꯛꯑꯣ ꯁꯣꯝꯗ ꯂꯥꯛꯑꯣ ꯀꯨꯝꯙꯔꯛꯑꯣ ꯀꯨꯝꯙꯔꯛꯑꯣ ꯑꯣꯖꯥꯈꯩꯒ ꯆꯪꯍꯧꯁꯤ ꯂꯥꯛꯑꯣ ꯍꯣ ꯍꯣꯏ ꯑꯗꯨ ꯃꯣꯏ ꯃꯤꯁ ꯍꯣꯏꯅ ꯇꯤꯀꯦꯠ ꯀꯛꯏꯁꯦ ꯑꯁꯤ ꯇꯧꯔꯒ ꯆꯪꯗꯣꯏ ꯑꯣꯏꯔꯝꯅꯤ ꯅꯠꯇ꯭ꯔꯗꯤ ꯆꯪꯕ ꯌꯥꯔꯝꯃꯣꯏꯌꯦ ꯌꯦꯡꯉꯨꯁꯤ ꯂꯥꯛꯑꯣ ꯅꯪꯒꯤ ꯕꯦꯒꯀꯗꯣ ꯄꯥꯏꯔꯛꯑꯣ ꯒꯥꯔꯤꯗ ꯂꯩꯍꯧꯅꯤ ꯑꯃꯨꯛ ꯆꯪꯅꯈ꯭ꯔꯦ ꯂꯥꯛꯑꯣ ꯆꯪꯉꯁꯤ ꯂꯥꯑꯣ ꯆꯪꯕ ꯌꯥꯔꯃꯥꯜꯂꯦ ꯃꯤꯁ ꯆꯪꯕ ꯌꯥꯔꯕꯣ ꯌꯥꯔꯦꯌꯦ ꯂꯥꯛꯑꯣ ꯆꯪꯉꯁꯤ ꯂꯥꯛꯑꯣ ꯀꯔꯤ ꯍꯥꯟꯅ ꯌꯦꯡꯉꯨꯁꯤꯒꯦ ꯍꯣ ꯍꯣ ꯃꯣꯡꯀꯤ ꯍꯥꯟꯅ ꯌꯦꯡꯉꯨꯔꯁꯤ ꯃꯣꯡꯀꯤꯗ ꯃꯈꯜ ꯑꯍꯨꯝ ꯃꯔꯤ ꯂꯩꯕꯗꯣ ꯏꯀꯥꯏꯕꯤꯒ ꯌꯥꯝ ꯂꯩꯕꯅꯦ ꯏꯀꯥꯏꯕꯤ ꯇꯧꯕꯤꯒ ꯃꯤ ꯎꯕꯗ ꯑꯁꯤꯁꯦ ꯇꯨ ꯇꯨ ꯇꯨ ꯑꯥꯗꯩꯁꯦ ꯌꯦꯡꯉꯣ

ꯈꯔ ꯄꯤꯖꯧ ꯈꯔ ꯀꯩꯁꯨ ꯇꯧꯔꯣꯏꯍꯦ ꯃꯣꯏ ꯈꯥꯔꯤꯁꯤꯗꯤ ꯂꯩꯕꯅꯦ ꯑꯥꯗ ꯂꯩꯕꯥꯛ ꯃꯅꯨꯡꯗ ꯂꯩꯔꯝꯒꯅꯤ ꯃꯣꯏꯗꯤ ꯃꯤ ꯂꯥꯛꯑꯗꯤ ꯑꯁꯣꯝꯗ ꯌꯦꯡꯉꯣ ꯁꯉꯥꯏꯒꯁꯦ ꯌꯦꯡꯉꯨꯁꯤ ꯂꯥꯛꯑꯣ ꯁꯉꯥꯏ ꯑꯁꯤꯗ ꯂꯩ ꯍꯥꯏꯕꯅꯦ ꯑꯩ ꯅꯍꯥꯟꯃꯨꯛ ꯆꯠꯄꯗ ꯁꯉꯥꯏꯒ ꯃꯥꯟꯅꯕ ꯃꯥꯅꯦ ꯃꯥꯅꯦ ꯑꯁꯤꯅꯦ ꯐꯣꯇꯣꯗꯨꯝ ꯅꯝꯒꯗꯧꯅꯦ ꯐꯣꯇꯣ ꯅꯝꯕꯗꯤ ꯌꯥꯗꯦ ꯃꯣꯏꯁꯦ ꯑꯗꯨꯏꯗꯨꯅꯅꯦ ꯀꯦꯃꯦꯔꯥ ꯇꯧꯕꯤꯅꯣꯅ ꯊꯦꯠꯂꯤꯁꯦ ꯌꯦꯡꯉꯨꯅꯦ ꯃꯥꯅꯦ ꯃꯥꯅꯦ ꯆꯦꯜꯂꯤꯁꯦ ꯇꯨ ꯇꯨ ꯇꯨ ꯑꯥꯗ ꯖꯤꯔꯥꯐꯁꯨ ꯂꯩꯔꯦ ꯖꯤꯔꯥꯐꯁꯨ ꯃꯉꯛ ꯁꯥꯡꯅ ꯂꯩꯔꯤꯁꯦ ꯖꯤꯔꯥꯐꯇꯣ ꯑꯗꯒꯤ ꯑꯥꯗꯅ ꯇꯦꯟꯅꯋꯥ ꯑꯁꯣꯝꯗꯅ ꯎꯆꯦꯛ ꯃꯈꯜ ꯌꯥꯝꯅ ꯂꯩꯔꯦ ꯇꯦꯟꯅꯋꯥ ꯀ꯭ꯋꯥꯛ ꯕꯨꯜꯕꯨꯜ ꯂꯣꯏꯟ ꯂꯩꯔꯦ ꯇꯨ ꯀꯩꯅꯣ ꯃꯤꯅ ꯑꯗꯨꯝ ꯀꯩꯅꯣ ꯍꯥꯏꯕꯗꯤ ꯖꯪꯒꯜꯗ ꯂꯥꯛꯄꯗꯒꯤ ꯀꯩꯅꯣ ꯇꯧꯔꯒ ꯁꯤꯗ ꯄꯤꯔꯛꯄꯁꯨ ꯌꯥꯝ ꯌꯥꯎꯕꯅꯦ ꯑꯗꯨꯝ ꯑꯗꯒꯤ ꯃꯆꯥꯁꯨ ꯁꯦꯝꯒꯠꯂꯤꯅꯤ ꯀꯩꯅꯣ ꯃꯔꯨꯝꯗꯨꯗꯒꯤ ꯇꯧꯔꯒ ꯃꯥꯅꯦ ꯊꯦꯡꯒꯨꯅꯦ ꯆꯠꯁꯤ ꯂꯥꯛꯑꯣ ꯇꯥꯏꯒꯔꯁꯨ ꯂꯩꯔꯦ ꯇꯥꯏꯒꯔꯅ ꯅꯉꯣꯟꯗ ꯌꯦꯡꯉꯛꯑꯦ ꯇꯨ ꯂꯥꯏꯌꯣꯟꯁꯨ ꯂꯦꯔꯦ ꯃꯃꯥꯏ ꯏꯄꯥꯛ ꯄꯥꯥꯛꯡꯩ

ꯁꯤꯗꯤ ꯅꯥꯄꯤ ꯉꯥꯛꯇ ꯉꯥꯏꯔꯦ ꯀꯩꯅꯣꯒꯤ ꯁꯑꯣꯝꯒꯤ ꯂꯩꯐꯝꯁꯤꯗꯤ ꯅꯥꯄꯤ ꯉꯥꯛꯇ ꯉꯥꯏꯔꯦ ꯌꯦꯡꯉꯣ ꯅꯪ ꯏꯁꯤꯡꯗꯣ ꯈꯔ ꯊꯛꯀꯦ ꯄꯤꯔꯛꯑꯣ ꯁꯤꯗ ꯅꯨꯡꯁꯥ ꯌꯥꯝ ꯁꯥꯏꯌꯦ ꯏꯁꯤꯡ ꯈꯔ ꯊꯛꯀꯦ ꯄꯤꯔꯛꯑꯣ ꯂꯥꯛꯑꯣ ꯂꯥꯛꯑꯣ ꯁꯣꯝꯗ ꯆꯠꯂꯁꯤ ꯂꯥꯑꯣ ꯁꯣꯝꯗ ꯑꯪ ꯀꯩꯅꯣ ꯔꯣꯝꯗ ꯆꯪꯉꯨꯔꯁꯤ